ꯑꯩꯈꯣꯏꯒꯤ ꯃꯅꯤꯄꯨꯔꯗ ꯆꯠꯅꯕꯤ ꯊꯧꯔꯝ ꯖꯒꯣꯏ ꯁꯥꯕ ꯊꯧꯔꯝ ꯑꯃ ꯃꯩꯇꯩꯒꯤ ꯊꯧꯔꯝ ꯑꯃ ꯍꯥꯏꯔꯒꯗꯤ ꯑꯩꯈꯣꯏꯒꯤ ꯀꯔꯤ ꯂꯥꯏ ꯍꯔꯥꯎꯕꯁꯤꯅꯦꯕ ꯂꯥꯏ ꯍꯔꯥꯎꯕꯒꯤ ꯖꯒꯣꯏ ꯁꯥꯕ ꯃꯇꯝꯗ ꯖꯒꯣꯏ ꯁꯥꯔꯤꯕ ꯃꯤꯑꯣꯏꯁꯤꯡ ꯑꯁꯤꯅ ꯁꯦꯠꯂꯤꯕ ꯐꯤ ꯑꯁꯦ ꯅꯨꯄꯤꯁꯤꯡꯅ ꯐꯅꯦꯛ ꯃꯌꯦꯛ ꯅꯥꯏꯕꯤ ꯕꯤꯌꯔ ꯕꯦꯛꯀꯤ ꯐꯨꯔꯤꯠ ꯑꯗꯨꯒ ꯐꯤ ꯑꯉꯧꯕꯁꯦ ꯁꯦꯠꯂꯤ ꯑꯗꯨꯒ ꯃꯀꯣꯛꯇ ꯀꯖꯦꯡꯂꯩ ꯍꯥꯏꯕ ꯄꯣꯠꯁꯛ ꯑꯃꯁꯨ ꯍꯥꯞꯄꯤ ꯂꯤꯛ ꯀꯣꯟꯁꯤꯁꯨ ꯌꯥꯝꯅ ꯐꯖꯅ ꯁꯤꯔꯒ ꯖꯒꯣꯏꯁꯤ ꯈꯨꯊꯦꯛ ꯅꯥꯏꯅ ꯁꯥꯏ